ꯍꯜꯂꯣ ꯑꯥꯎ ꯂꯩꯌꯦ ꯀꯦꯖꯤꯗ ꯀꯨꯟ ꯃꯉꯥ ꯑꯗꯨꯗꯤ ꯕꯦꯛꯇ ꯂꯤꯁꯤꯡ ꯑꯃ ꯆꯅꯤ ꯌꯥꯡꯈꯩ ꯇꯥꯔꯦ ꯑꯥꯎ ꯌꯥꯅꯤ ꯑꯗꯨ ꯗꯨꯀꯥꯟꯗ ꯂꯥꯛꯑꯣ ꯑꯗꯨꯒ ꯍꯥꯏꯅꯔꯁꯦ ꯑꯥꯎ ꯂꯥꯛꯑꯣ